ꯑꯩꯅ ꯑꯥꯃꯥꯖꯣꯟꯗꯒꯤ ꯖꯤꯟꯁ ꯗꯦꯅꯤꯝ ꯑꯃ ꯀꯛꯑꯦ ꯂꯤꯚꯥꯏꯁꯀꯤ ꯃꯥꯁꯤ ꯑꯗꯨꯝ ꯃꯃꯜꯁꯨ ꯍꯣꯡꯉꯤ ꯌꯥꯝ ꯀꯟꯅ ꯇꯥꯡꯕꯁꯨ ꯑꯣꯏꯗꯦ ꯂꯨꯄꯥ ꯂꯤꯁꯤꯡ ꯑꯃ ꯆꯥꯝꯃꯉꯥꯗ ꯀꯛꯄꯅꯦ ꯁꯦꯠꯄ ꯌꯥꯝ ꯅꯨꯡꯉꯥꯏ ꯀꯝꯐꯣꯔꯇꯦꯕꯜ ꯑꯣꯏ ꯏꯁꯇ꯭ꯔꯦꯆꯦꯕꯜ ꯑꯣꯏ ꯁꯦꯠꯄꯗ ꯌꯥꯝ ꯀꯝꯐꯣꯔꯇꯦꯕꯦꯜ ꯑꯣꯏꯕ ꯑꯃ ꯑꯣꯏꯕ ꯍꯥꯏꯇꯥꯔꯦ ꯑꯗꯨꯗꯒꯤꯗꯤ ꯑꯩ ꯑꯩꯅ ꯑꯗꯨꯒꯤ ꯄꯣꯠꯇꯣ ꯍꯥꯏꯂꯤ ꯔꯤꯀꯃꯦꯟ ꯇꯧꯋꯦ ꯃꯌꯥꯝꯁꯨ ꯂꯩꯕꯤꯅꯕ ꯍꯥꯏꯗꯤ ꯄꯣꯠꯇꯣ ꯌꯥꯝ ꯐꯩ ꯍꯧꯖꯤꯛꯀꯤ ꯑꯗꯨꯗꯒꯤꯗꯤ ꯑꯩꯈꯣꯏꯒꯤ ꯀꯂꯔꯁꯦ ꯀꯂꯔꯁꯦ ꯕ꯭ꯂꯨ ꯃꯆꯨꯗ ꯕ꯭ꯂꯨ ꯃꯆꯨꯗ ꯐꯦꯗꯦꯠ ꯑꯣꯏꯕ ꯑꯩꯈꯣꯏ ꯈꯤꯇꯪ ꯁꯦꯒꯥꯏꯔꯞ ꯇꯧꯕꯗꯣ ꯑꯩꯗꯤ ꯌꯥꯝ ꯄꯥꯝꯖꯩꯌꯦ ꯑꯗꯨꯒꯤ ꯃꯆꯨꯗꯣ ꯑꯗꯨ ꯃꯆꯨꯗꯣ ꯑꯣꯏꯅ ꯑꯩꯗꯤ ꯂꯧꯔꯦ ꯑꯗꯨꯅ ꯑꯥꯃꯥꯖꯣꯟ ꯀꯥꯡꯕꯨꯅꯁꯨ ꯑꯩꯉꯣꯟꯗ ꯍꯥꯏꯔꯛꯑꯦ ꯔꯤꯚ꯭ꯌꯨ ꯄꯤꯕꯤꯌꯣ ꯍꯥꯏꯅ ꯑꯗꯨꯅ ꯑꯩꯅ ꯔꯤꯚ꯭ꯌꯨꯁꯨ ꯄꯤꯈꯤꯕꯅꯤ ꯑꯗꯨꯒꯤ ꯄꯣꯠꯇꯣ ꯌꯥꯝ ꯐꯩ ꯁꯦꯠꯄꯗ ꯅꯨꯡꯉꯥꯏ ꯄꯣꯖꯤꯇꯤꯐ ꯔꯤꯚ꯭ꯌꯨ ꯄꯤꯕ ꯍꯥꯏꯗꯣ ꯄꯤꯈꯤ ꯑꯩꯅ ꯑꯥꯃꯥꯖꯣꯟꯗ ꯑꯗꯣ ꯖꯤꯟꯁꯇꯣ ꯃꯥꯒꯤ ꯗꯥꯎꯟ ꯁꯥꯏꯠꯁꯦ ꯑꯃꯇ ꯂꯩꯇꯦꯗ ꯑꯗꯣ ꯆꯦꯟꯗꯣ ꯈꯤꯇꯪ ꯅꯨꯡꯉꯥꯏꯇꯦ ꯑꯗꯨꯕꯨ ꯀꯩꯅꯣ ꯇꯧꯔꯦ ꯌꯥꯔꯦ ꯗꯦꯠꯁ ꯅꯊꯤꯡ ꯑꯦꯀꯣꯔꯗꯤꯡ ꯀꯩꯅꯣ ꯌꯦꯡꯉꯒ ꯃꯥꯒꯤ ꯄ꯭ꯔꯥꯏꯁꯇꯣ ꯌꯦꯡꯉꯨꯔꯒꯗꯤ ꯆꯦꯟꯗꯣ ꯑꯩꯈꯣꯏꯅ ꯀꯝꯄ꯭ꯂꯦꯟ ꯇꯧꯔꯨꯕ ꯌꯥꯗ꯭ꯔꯦ ꯑꯗꯨ ꯌꯥꯝ ꯅꯨꯡꯉꯥꯏꯗ ꯂꯤꯚꯥꯏꯁꯀꯤ ꯑꯗꯨꯒꯤꯗꯣ ꯍꯣꯏ ꯑꯗꯨ ꯑꯃ ꯂꯩꯈꯤ ꯍꯥꯏꯇꯥꯔꯦ